ꯇꯥꯃꯣ ꯉꯁꯥꯏ ꯅꯣꯏꯒꯤ ꯗꯨꯀꯥꯟꯗꯒꯤ ꯑꯩꯅ ꯑꯆꯥꯄꯣꯠ ꯑꯃ ꯑꯣꯗꯔ ꯇꯧꯈꯤꯕꯅꯦꯕꯀꯣ ꯑꯣꯟꯂꯥꯏꯟꯗ ꯑꯗꯣ ꯑꯩꯅ ꯄꯦꯃꯦꯟꯗꯤ ꯊꯥꯈ꯭ꯔꯕꯅꯦꯕ ꯑꯗꯣ ꯄꯦꯃꯦꯟꯗꯨ ꯌꯥꯗꯕꯒꯤꯔ ꯀꯔꯤꯒꯤꯅꯣ ꯈꯪꯗꯦ ꯑꯆꯥꯄꯣꯠꯇꯨꯨꯁꯨ ꯑꯩ ꯉꯁꯥꯏ ꯑꯣꯗꯔ ꯇꯧꯈꯤꯕꯗꯨ ꯂꯥꯛꯇ꯭ꯔꯦꯕꯀꯣ ꯑꯗꯣ ꯌꯥꯔꯒꯗꯤ ꯂꯥꯛꯑꯕ꯭ꯔ ꯍꯥꯏꯐꯦꯠꯇꯪ ꯌꯦꯡꯕꯤꯎ ꯑꯗꯨꯒ ꯑꯆꯥꯄꯣꯠꯇꯨꯁꯨ ꯈꯤꯇꯪ ꯊꯨꯅ ꯌꯧꯍꯟꯕꯤꯔꯛꯎ